ꯍꯥꯏꯔꯤꯕ ꯂꯤꯟ ꯑꯃꯁꯨꯡ ꯇꯣꯉꯥꯟ ꯇꯣꯉꯥꯟꯕ ꯑꯦꯅꯤꯃꯦꯜ ꯕꯥꯏꯠꯁꯤꯡ ꯍꯥꯏꯇꯥꯔꯦ ꯏꯟꯁꯦꯛꯁꯤꯡ ꯍꯥꯏꯇꯥꯔꯦ ꯃꯣꯏꯅ ꯆꯤꯛꯇꯅꯕ ꯃꯈꯣꯏꯗꯒꯤ ꯂꯥꯞꯅ ꯂꯩꯕ ꯃꯊꯧ ꯇꯥꯏ ꯑꯗꯨꯒ ꯀꯔꯤꯒꯨꯝꯕ ꯂꯝꯕꯤꯗ ꯆꯠꯄꯗ ꯑꯩꯈꯣꯏ ꯁꯗꯜꯂꯤ ꯏ꯭ꯁꯅꯦꯛ ꯂꯩꯔꯝꯃꯒꯁꯨ ꯃꯗꯨ ꯑꯩꯈꯣꯏꯅ ꯃꯥꯒꯤ ꯃꯥꯁꯨ ꯃꯥꯒꯤ ꯂꯝꯕꯤꯔꯣꯝꯗ ꯆꯠꯈꯤꯅꯅꯕ ꯑꯩꯈꯣꯏꯅ ꯃꯗꯨ ꯁꯤꯟꯕꯤꯕ ꯇꯥꯏ ꯑꯁꯨꯝꯅ ꯇꯧꯔꯕꯗꯤ ꯍꯥꯏꯔꯤꯕ ꯑꯩꯈꯣꯏꯒꯤ ꯏ꯭ꯁꯅꯦꯛꯇꯒꯤ ꯑꯩꯈꯣꯏꯒꯤ ꯏ꯭ꯁꯅꯦꯛꯅ ꯆꯤꯛꯄꯗ ꯃꯗꯨ ꯀꯟꯕ ꯉꯝꯒꯅꯤ ꯑꯗꯨꯒ ꯑꯩꯈꯣꯏꯒꯤ ꯏ꯭ꯁꯅꯦꯛꯅ ꯑꯩꯈꯣꯏ ꯇꯣꯉꯥꯟ ꯇꯣꯉꯥꯟꯕ ꯏꯟꯁꯦꯛꯁꯤꯡꯅ ꯆꯤꯛꯄ ꯃꯇꯝꯗ ꯏꯕꯟ ꯀꯥꯡꯅ ꯆꯤꯛꯄ ꯍꯥꯏꯇꯥꯔꯦ ꯀꯥꯡꯅ ꯆꯤꯛꯇꯅꯅꯕ ꯑꯩꯈꯣꯏ ꯀꯥꯡꯗ ꯑꯩꯈꯣꯏꯒꯤ ꯀꯥꯡ ꯍꯥꯠꯄ ꯉꯝꯕ ꯇꯥꯟꯊꯣꯛꯄ ꯉꯝꯕ ꯑꯩꯈꯣꯏꯒꯤ ꯍꯤꯗꯥꯛꯅꯆꯤꯡꯕꯁꯤꯡ ꯀꯦꯃꯤꯀꯦꯜꯁꯤꯡ ꯑꯩꯈꯣꯏ ꯌꯨꯖ ꯇꯧꯔꯒ ꯀꯥꯡꯁꯤꯡꯗꯨ ꯑꯩꯈꯣꯏ ꯇꯥꯟꯊꯣꯛꯈꯤꯕ ꯑꯗꯨ ꯍꯥꯏꯔꯤꯕ ꯊꯕꯛ ꯊꯧꯔꯝꯁꯤ ꯇꯧꯔꯒꯗꯤ ꯁꯦꯕ ꯇꯧꯒꯅꯤ